ꯗꯤꯁꯦꯝꯕꯔꯒꯤ ꯇꯥꯡ ꯇꯔꯦꯠ ꯇꯨ ꯊꯥꯎꯖꯟ ꯇꯨ ꯊꯥꯎꯖꯟ ꯐꯣꯔꯇꯤꯟ ꯖꯅꯋꯥꯔꯤꯒꯤ ꯇꯥꯡ ꯑꯅꯤ ꯏꯪ ꯀꯨꯝꯖꯥ ꯂꯤꯁꯤꯡ ꯑꯅꯤꯒ ꯇꯔꯥꯒ ꯅꯤꯊꯣꯏ ꯐꯦꯕꯋꯥꯔꯤꯒꯤ ꯇꯥꯡ ꯃꯉꯥ ꯏꯪ ꯀꯨꯝꯖꯥ ꯂꯤꯁꯤꯡ ꯑꯃꯒ ꯂꯤꯁꯤꯡ ꯑꯅꯤꯒ ꯇꯔꯥꯍꯨꯝꯗꯣꯏ ꯑꯥꯒꯁꯀꯤ ꯇꯥꯡ ꯀꯨꯟꯊ꯭ꯔꯥ ꯏꯪ ꯀꯨꯝꯖꯥ ꯂꯤꯁꯤꯡ ꯑꯅꯤꯒ ꯀꯨꯟꯒꯅꯤꯊꯣꯏ ꯖꯅꯋꯥꯔꯤꯒꯤ ꯇꯥꯡ ꯀꯨꯟꯊ꯭ꯔꯥꯒ ꯃꯥꯊꯣꯏ ꯏꯪ ꯀꯨꯝꯖꯥ ꯂꯤꯁꯤꯡ ꯑꯃꯒ ꯂꯤꯁꯤꯡ ꯑꯅꯤꯒ ꯀꯨꯜꯍꯨꯝꯗꯣꯏ